ꯅꯥꯒꯔꯤꯛꯁꯤꯡꯕꯨ ꯉꯥꯛ ꯁꯦꯟꯅꯕ ꯑꯃꯁꯨꯡ ꯈꯨꯟꯅꯥꯏꯗ ꯁꯥꯟꯇꯤ ꯊꯝꯅꯕ ꯑꯥꯏꯟꯒꯤ ꯑꯣꯏꯕ ꯃꯑꯣꯡꯗ ꯇꯧꯒꯦ ꯍꯥꯏꯔꯕꯗꯤ ꯄꯨꯂꯤꯁ ꯃꯈꯩꯅ ꯃꯁꯥꯒꯤ ꯗ꯭ꯌꯨꯇꯤ ꯐꯖꯅ ꯈꯪꯅ ꯆꯠꯆꯔꯕ ꯑꯃꯁꯨꯡ ꯍꯥꯏꯗꯤ ꯃꯔꯥꯜ ꯂꯩꯕꯁꯤꯡ ꯃꯔꯥꯜ ꯂꯩꯕꯁꯤꯡꯕꯨ ꯐꯖꯅ ꯐꯥꯒꯠꯄꯤꯕ ꯃꯔꯥꯜ ꯂꯩꯕꯁꯤꯡꯕꯨ ꯐꯖꯅ ꯗꯟꯗꯤ ꯄꯤꯕꯤꯕ ꯈꯣꯠꯄ ꯑꯗꯨꯒꯨꯝꯕꯗꯨ ꯂꯩꯔꯕꯗꯤ ꯂꯩꯕꯥꯛ ꯑꯁꯤ ꯆꯥꯎꯈꯠꯀꯅꯤ ꯃꯤ ꯄꯨꯂꯤꯁ ꯍꯦꯟꯅ ꯌꯥꯝꯈꯠꯂꯛꯄ ꯑꯁꯤꯅ ꯄꯨꯂꯤꯁ ꯃꯁꯤꯡ ꯍꯦꯟꯅ ꯌꯥꯝꯈꯠꯂꯛꯄ ꯑꯗꯩꯗꯤ ꯐꯖꯅ ꯇꯧꯔꯕꯗꯤ ꯂꯩꯕꯥꯛ ꯑꯁꯤ ꯆꯥꯎꯈꯠꯂꯛꯀꯅꯤ